ꯑꯣ ꯁꯤ ꯌꯦꯟ ꯉꯥꯅꯨ ꯂꯣꯏꯕ ꯀꯟꯆꯟꯗꯨ ꯑꯣꯏꯔꯕ꯭ꯔꯣ ꯌꯦꯟ ꯌꯦꯟ ꯑꯣꯏꯔꯁꯨ ꯉꯥꯅꯨ ꯑꯣꯏꯔꯁꯨ ꯈꯤꯇ ꯂꯧꯒꯦꯅ ꯇꯧꯕ ꯑꯗꯨ ꯃꯃꯟꯗꯨꯅ ꯀꯃꯥꯏꯅ ꯇꯧꯕꯅꯣ

ꯑꯗꯨ ꯀꯦ ꯖꯤꯗ ꯀꯌꯥ ꯄꯤꯔꯤꯅꯣ ꯉꯥꯅꯨꯗ ꯑꯣꯏꯅ ꯇꯧꯔꯁꯨ ꯌꯥꯏꯅꯦ ꯉꯥꯅꯨꯗꯨ ꯑꯗꯨ ꯃꯤ ꯆꯥꯛ ꯆꯥꯟꯅꯕ ꯈꯣꯠꯄꯒꯤ ꯇꯧꯒꯗꯝꯅꯤꯅ ꯉꯥꯅꯨ ꯆꯥꯗꯕꯁꯨ ꯍꯦꯛꯇ ꯌꯥꯎꯏꯅꯦ ꯌꯦꯟꯁꯨ ꯑꯗꯨꯝ ꯐꯪꯗꯣꯏ ꯅꯠꯇ꯭ꯔꯣ ꯌꯦꯟ ꯑꯣꯏꯅ ꯇꯧꯔꯒꯦ ꯉꯥꯅꯨꯗꯤ ꯆꯥꯗꯕ ꯌꯥꯎꯏꯕ ꯎꯝ ꯀꯦ ꯖꯤꯗ ꯀꯌꯥ ꯄꯤꯔꯤꯅꯣ

ꯑꯗꯨꯗꯤ ꯀꯦ ꯖꯤ ꯀꯨꯟꯊ꯭ꯔꯥꯃꯨꯛ ꯂꯧꯒꯦ ꯑꯗꯨꯏꯗꯤ ꯀꯩꯅꯣ ꯂꯨꯄꯥ ꯆꯍꯨꯝ ꯆꯍꯨꯝ ꯑꯃꯨꯛ ꯆꯅꯤ ꯌꯥꯡꯈꯩ ꯆꯅꯤ ꯌꯥꯡꯈꯩꯗꯤ ꯑꯗꯥꯏꯗꯗꯤ ꯁꯥꯕꯗꯤ ꯌꯥꯔꯣꯏꯗ꯭ꯔꯥ ꯑꯗꯨꯗꯤ ꯀꯃꯥꯏꯅ ꯇꯧꯕ ꯑꯩꯈꯣꯏꯅ ꯂꯥꯛꯑ ꯂꯧꯒꯗ꯭ꯔꯥ ꯅꯣꯏꯅ ꯊꯤꯟꯕꯤꯔꯛꯀꯗ꯭ꯔꯥ ꯀꯃꯥꯏꯅ ꯇꯧꯕꯅꯣ ꯊꯤꯟꯂꯛꯄꯒꯤ ꯈꯨꯗꯣꯡ ꯆꯥꯕ ꯂꯩꯒꯗ꯭ꯔꯥ ꯎꯝ ꯎꯝ ꯑꯅꯥꯕ ꯑꯌꯦꯛꯄꯒꯗꯤ ꯌꯥꯎꯗꯦꯀꯣ ꯆꯥꯕꯗ ꯍꯥꯎꯒꯗꯕ

ꯍꯧꯖꯤꯛꯇꯤ ꯂꯥꯏꯅꯥ ꯇꯤꯟꯅꯥ ꯌꯥꯝ ꯊꯣꯛꯏꯗꯅ ꯑꯗꯩꯗꯨꯗ ꯁꯨꯝ ꯅꯥ ꯍꯪꯏꯅꯤ

ꯄꯨꯂꯞꯅ ꯌꯦꯟ ꯀꯌꯥꯃꯨꯛ ꯂꯣꯏꯔꯤꯅꯣ ꯉꯥꯅꯨꯒ ꯌꯦꯟꯒ ꯄꯨꯂꯞ

ꯎꯝ ꯑꯗꯨꯗꯤ ꯉꯥꯅꯨꯅ ꯑꯃꯨꯛ ꯀꯦ ꯖꯤꯗ ꯀꯌꯥ ꯄꯤꯔꯤꯕ ꯀꯦ ꯖꯤꯗ ꯌꯣꯟꯕꯔꯥ ꯃꯄꯨꯝꯗ ꯌꯣꯟꯕꯔꯥ ꯀꯃꯥꯏꯅ ꯇꯧꯕ ꯂꯥꯕꯅ ꯑꯃꯣꯝꯅ ꯀꯃꯥꯏꯅ ꯑꯥ ꯑꯗꯨ ꯀꯦ ꯖꯤꯗꯤ ꯀꯌꯥ ꯀꯌꯥꯃꯨꯛ ꯍꯥꯏꯐꯦꯠ ꯂꯝ ꯁꯝꯗ ꯂꯥꯕꯗꯨ ꯀꯦ ꯖꯤ ꯑꯅꯤ ꯑꯍꯨꯝꯃꯨꯛꯇꯤ ꯇꯥꯒꯗ꯭ꯔꯥ ꯀꯃꯥꯏꯅ ꯇꯧꯏ ꯎꯝ

ꯎꯝ ꯑꯃꯣꯝꯅ ꯀꯦ ꯖꯤ ꯑꯃ ꯑꯅꯤꯃꯨꯛ ꯑꯗꯥꯏꯃꯨꯛ ꯑꯅꯤ ꯑꯥ ꯌꯦꯟꯗꯨ ꯍꯥꯟꯅ ꯂꯧꯒꯤꯒꯦ ꯉꯥꯅꯨꯗꯨꯅ ꯃꯔꯛ ꯃꯔꯛꯇ ꯁꯨꯝ ꯆꯥꯕ ꯑꯉꯥꯡ ꯅꯨꯕꯤ ꯀꯔꯤ ꯀꯔꯤ ꯆꯥꯕ ꯈꯣꯠꯄꯒꯤꯗ ꯁꯨꯃꯥꯏꯅ ꯂꯧꯒꯦꯅ ꯁꯨꯝ ꯍꯪꯕꯅꯤ ꯌꯦꯟꯗꯨꯅ ꯆꯥꯛ ꯆꯥꯅꯕ ꯑꯃꯒꯤ ꯑꯩꯈꯣꯏ ꯃꯌꯥꯝ ꯃꯤ ꯄꯨꯂꯞ ꯃꯌꯥꯝ ꯆꯥꯒꯗꯕ ꯑꯗꯨꯒꯤ ꯂꯧꯒꯦ ꯇꯧꯕ

ꯃꯤꯅ ꯁꯨꯝ ꯍꯥꯏꯔꯛꯄꯗꯨꯗ ꯑꯩꯁꯨ ꯍꯪꯉꯛꯏꯅꯤ ꯑꯐꯕꯁꯤꯗꯤ ꯑꯗꯨꯝ ꯐꯖꯕꯁꯤꯗꯤ ꯃꯃꯤꯡ ꯑꯗꯨꯝ ꯆꯠꯂꯤꯗꯅ ꯑꯗꯩꯗꯒ ꯁꯨꯝ ꯍꯪꯉꯛꯏꯅꯤ ꯑꯗꯨ ꯑꯩꯈꯣꯏꯒꯤꯁꯦ ꯅꯣꯡꯃꯥꯏꯖꯤꯡꯗꯅꯤ ꯑꯗꯨ ꯀꯃꯥꯏꯅ ꯇꯧ ꯅꯣꯡꯃꯥꯏꯖꯤꯡꯒꯤ ꯑꯌꯨꯛꯇ ꯑꯗꯨꯝ ꯄꯤꯕ ꯉꯝꯗꯣꯔꯤꯕ꯭ꯔꯥ ꯊꯥꯡꯖꯗ ꯄꯤꯔꯗꯤ ꯊꯝꯕꯁꯤ ꯑꯃꯨꯛ ꯀꯥꯂꯦꯟꯅꯤꯅ ꯊꯝꯕ ꯅꯨꯡꯉꯥꯏꯔꯣꯏꯗꯣꯏꯅꯤꯅꯦ ꯍꯣꯏ ꯍꯣꯏ

ꯎꯝ

ꯑꯩꯈꯣꯏ ꯃꯐꯝꯗꯨꯗ ꯑꯥ ꯑꯥ ꯍꯣ ꯇꯣꯞ ꯃꯌꯥꯏ ꯂꯩꯀꯥꯏꯗꯅꯤ ꯎꯝ ꯑꯗꯨꯒ ꯌꯧꯔꯒ ꯑꯗꯨꯝ ꯑꯩ ꯑꯥ ꯊꯥꯖꯔꯛꯑꯒꯦ ꯃꯐꯝꯗꯣ ꯎꯝ ꯎꯝ ꯎꯝ ꯑꯥ ꯁꯣꯏꯗꯤ ꯁꯣꯏꯒꯅꯨꯀꯣ

ꯍꯣꯏ ꯍꯣꯏ ꯑꯗꯨ ꯌꯦꯟꯅꯥꯎ ꯃꯆꯥꯗꯤ ꯁꯨꯝ ꯂꯣꯏꯅꯤꯡꯕ ꯌꯥꯎꯕꯗꯨ ꯌꯦꯟꯅꯥꯎ ꯉꯥꯅꯨ ꯃꯆꯥ ꯀꯔꯤ ꯀꯔꯤꯁꯨ ꯑꯗꯨꯝ ꯐꯪꯒꯗ꯭ꯔꯣ

ꯎꯝ ꯑꯥ ꯑꯣꯟꯊꯣꯛꯄ ꯅꯠꯇꯕ ꯍꯞꯇꯥꯃꯨꯛ ꯊꯥ ꯈꯥꯏꯃꯨꯛ ꯊꯝꯃꯒ ꯂꯩꯔꯕ ꯉꯥꯅꯨ ꯌꯦꯟꯁꯤꯡꯗꯨꯗꯤ ꯀꯌꯥ ꯀꯌꯥꯃꯨꯛ ꯇꯥꯅꯤ ꯖꯦꯔꯣ ꯅꯠꯇꯕ ꯍꯞꯇꯥ ꯑꯃꯅꯤ ꯂꯣꯏꯔꯛꯄ ꯀꯥꯡꯕꯨꯗꯣ ꯎꯝ

ꯎꯝ ꯑꯗꯨꯅꯤ ꯂꯣꯏꯔꯒ ꯁꯤꯕꯗꯨꯗꯤ ꯇꯜꯂꯤꯗꯅ ꯁꯤꯗꯕꯒꯤꯅꯦ ꯍꯪꯉꯛꯏꯁꯦ ꯎꯝ ꯌꯦꯟ ꯌꯦꯟꯗ ꯀꯣꯏꯂꯔ ꯀꯔꯤ ꯀꯩꯁꯨ ꯑꯗꯨꯝ ꯐꯪꯕ꯭ꯔꯣ ꯎꯝ ꯑꯗꯒꯤ ꯌꯦꯔꯨꯝ ꯀꯣꯛꯄꯁꯨ ꯌꯥꯎꯕ꯭ꯔꯣ ꯑꯣ ꯌꯦꯔꯨꯝꯗꯨꯗꯤ ꯄ꯭ꯂꯦꯠꯇꯗꯤ ꯀꯌꯥ ꯀꯌꯥꯃꯨꯛ ꯁꯥꯔꯤꯕ ꯎꯝ ꯕꯣꯏꯂꯔꯗꯤ ꯅꯠꯇꯦꯀꯣ ꯀꯣꯏꯂꯔꯔꯣ ꯀꯔꯤ ꯑꯥ

ꯁꯨꯝ ꯑꯉꯥꯡꯒꯤ ꯆꯥꯅꯕ ꯁꯥꯟꯅꯕ ꯆꯠꯄꯒꯤ ꯆꯥꯅꯕꯒꯤ ꯂꯧꯅꯕꯒꯤ ꯑꯃꯨꯛ ꯎꯝ ꯎꯝ ꯎꯝ ꯑꯗꯨ ꯑꯗꯨꯗ ꯁꯨꯝ ꯍꯪꯉꯛꯏꯅꯤꯗ ꯌꯦꯟ ꯂꯣꯏꯕ ꯌꯦꯟ ꯂꯣꯏ ꯍꯥꯏꯗꯨꯗ ꯃꯔꯨꯝꯁꯨ ꯀꯣꯛꯄ꯭ꯔꯥꯅ ꯍꯪꯉꯛꯏꯅꯤ

ꯍꯣꯏ ꯍꯣꯏ ꯑꯗꯨꯗꯤ ꯂꯧꯕꯗꯣ ꯑꯩ ꯂꯥꯛꯑꯒꯦ ꯎꯝ ꯑꯣ ꯑꯗꯨꯗꯤ ꯊꯝꯃꯒꯦꯀꯣ ꯎꯝ ꯍꯥꯏꯔꯛꯀꯦ ꯍꯥꯏꯔꯛꯀꯦ ꯌꯥꯔꯕꯣ ꯊꯝꯃꯁꯤꯔꯣ ꯊꯝꯃꯦ ꯊꯝꯃꯦ